ꯑꯧ ꯅꯣꯏꯒꯤ ꯀꯩꯅꯣ ꯕꯦꯛꯁꯤꯟꯁꯤꯡꯁꯦ ꯑꯩꯈꯣꯏ ꯍꯥꯟꯅ ꯑꯣꯟꯂꯥꯏꯟꯗ ꯀꯥꯔꯣꯡꯒꯤ ꯑꯣꯏꯅ ꯃꯤ ꯃꯌꯥꯝꯒꯤ ꯑꯣꯗꯔ ꯇꯧꯅꯕꯗꯣ ꯑꯗꯨꯒꯤ ꯀꯩꯅꯣ ꯅꯣꯏ ꯏꯁꯇꯦꯇꯁꯁꯦ ꯀꯩꯅꯣ ꯑꯣꯟꯂꯥꯏꯟꯗꯗꯤ ꯊꯣꯛꯇ꯭ꯔꯦ ꯑꯗꯨꯅ ꯀꯗꯥꯏ ꯌꯥꯎꯕ꯭ꯔꯥ ꯑꯗꯨꯗꯣ ꯈꯪꯗ꯭ꯔꯦꯕ ꯑꯗꯨꯅ ꯀꯣꯜ ꯇꯧꯕꯅꯦꯕ ꯑꯗꯣ ꯑꯩꯈꯣꯏꯁꯦ ꯀꯩꯅꯣ ꯍꯌꯦꯡ ꯍꯥꯡꯆꯤꯠꯀꯨꯝꯕꯗꯨꯗ ꯃꯤ ꯃꯌꯥꯝꯕꯨ ꯑꯣꯔꯒꯅꯥꯏꯖ ꯇꯧꯔꯒ ꯕꯦꯛꯁꯤꯟ ꯀꯥꯞꯅꯕ ꯀꯥꯞꯊꯣꯛꯄ ꯀꯩꯅꯣ ꯉꯝꯅꯕ ꯀꯩꯅꯣ ꯇꯧꯒꯦ ꯑꯣꯏꯅ ꯂꯩꯕꯅꯦꯕꯀꯣ ꯑꯗꯨ ꯅꯣꯏꯒꯤ ꯀꯌꯥ ꯀꯗꯥꯏ ꯌꯧꯈ꯭ꯔꯕꯣ ꯑꯗꯣ ꯍꯥꯏꯐꯦꯠ ꯍꯥꯏꯕꯤꯌꯨ ꯑꯩꯈꯣꯏ ꯀꯩꯅꯣ ꯃꯇꯝꯁꯦ ꯌꯥꯝ ꯆꯤꯜꯂꯦꯕ ꯍꯧꯖꯤꯛꯀꯥꯟ ꯃꯤꯅ ꯁꯥꯟꯅꯕ ꯇꯣꯔꯅꯥꯃꯦꯟꯒꯨꯝꯕ ꯈꯔ ꯂꯩꯕꯒꯤ ꯑꯗꯨꯅ ꯍꯌꯦꯡ ꯍꯥꯡꯆꯤꯠꯇꯨꯗ ꯑꯗꯨꯗ ꯇꯧꯒꯦ ꯍꯥꯏꯕꯅꯤꯅ ꯀꯣ ꯈꯔ ꯑꯞꯗꯦꯠ ꯇꯧꯕꯤꯌꯨ ꯑꯗꯨꯒ ꯅꯣꯏꯒꯤ ꯋꯦꯞꯁꯥꯏꯠꯁꯨ ꯈꯔ ꯁꯦꯝꯗꯣꯛꯄꯤꯌꯨ ꯅꯠꯇ꯭ꯔꯒ ꯃꯤ ꯃꯤ ꯑꯇꯩ ꯑꯇꯩꯅ ꯀꯩꯅꯣ ꯑꯣꯗꯔ ꯇꯧꯕꯁꯤꯡꯁꯦ ꯎꯗ꯭ꯔꯗꯤ ꯅꯨꯡꯉꯥꯏꯇꯕ ꯋꯥꯈꯜꯗꯤ ꯊꯣꯛꯑꯦꯅꯦ ꯃꯤ ꯃꯌꯥꯝꯒꯤ ꯑꯣꯏꯕꯅꯤꯅ ꯀꯣ ꯌꯦꯡꯉꯣ ꯄ꯭ꯂꯤꯁ